ꯁ꯭꯭ꯇꯦꯠ ꯇ꯭ꯔꯥꯟꯁꯄꯣꯔꯠ ꯍꯥꯏꯔꯒꯗꯤ ꯑꯩꯈꯣꯏꯒꯤ ꯁ꯭ꯇꯦꯠ ꯇ꯭ꯔꯥꯟꯁꯄꯣꯔꯠꯁꯦ ꯑꯗꯨꯝ ꯀꯔꯤ ꯍꯥꯏꯗꯣꯏꯅꯣ ꯐꯠꯇꯦꯅ ꯍꯥꯏꯅꯤꯡꯉꯤ ꯑꯗꯨꯝ ꯅꯦꯁꯅꯦꯜ ꯍꯥꯏꯋꯦꯃꯛꯇ ꯌꯦꯡꯕꯗ ꯖꯤꯔꯤꯒꯤ ꯂꯝꯕꯤꯁꯦ ꯄꯨꯔꯥ ꯌꯥꯗꯦ ꯑꯗꯨꯝ ꯒꯥꯔꯤ ꯗ꯭ꯔꯥꯏꯕꯔꯁꯤꯡꯒꯤ ꯈꯟꯕꯗ ꯌꯥꯝꯅ ꯋꯥꯏ ꯑꯗꯨꯒ ꯃꯥꯏ ꯕꯔꯥꯁꯤꯗꯤ ꯑꯗꯨꯝ ꯃꯣꯗꯔꯦꯠꯅꯤ ꯏꯟꯗꯤꯌꯥꯒꯤ ꯑꯣꯏꯅ ꯕꯔꯥꯁꯦ ꯑꯗꯨꯝ ꯃꯣꯗꯔꯦꯠꯅꯤ ꯑꯗꯨ ꯂꯝꯕꯤꯒꯤ ꯑꯣꯏꯅꯗꯤ ꯁꯨꯛꯌꯥ ꯌꯥꯗ꯭ꯔꯦ ꯍꯥꯏꯅꯤꯡꯏ ꯑꯗꯨꯒ ꯁꯤꯇꯤ ꯃꯅꯨꯡꯗ ꯈꯔ ꯐꯕ ꯈꯛꯇꯅꯤ ꯑꯗꯨꯝ ꯂꯩꯔꯛ ꯈꯨꯜꯂꯛ ꯁꯤꯁꯤꯃꯗꯤ ꯐꯖꯅ ꯑꯩꯈꯣꯏꯒꯤ ꯌꯥꯝꯅ ꯋꯥꯠꯂꯦ ꯑꯩꯈꯣꯏ ꯃꯅꯤꯄꯨꯔꯤꯒꯤ ꯑꯣꯏꯅ ꯃꯅꯤꯄꯨꯔꯒꯤ ꯑꯣꯏꯅ ꯑꯗꯨꯒ ꯃꯔꯨ ꯑꯣꯏꯅ ꯅꯦꯁꯅꯦꯜ ꯍꯥꯏꯋꯦꯗꯗꯤ ꯖꯤꯔꯤ ꯂꯝꯕꯤꯁꯤꯃꯗꯤ ꯄꯨꯔꯥ ꯀꯩꯅꯣ ꯑꯃꯅꯤ ꯀꯣꯂꯥꯞꯁ ꯍꯥꯏ ꯇꯥꯔꯦ ꯁꯤꯗ ꯃꯥꯒꯤ ꯂꯝꯕꯤꯁꯤ ꯅꯣꯡ ꯇꯥꯔꯒꯅ ꯊꯧꯕ ꯌꯥꯗꯕ ꯑꯗꯨꯒ ꯅꯣꯡ ꯇꯥꯗ꯭ꯔꯒꯅ ꯎꯐꯨꯜ ꯉꯥꯛꯇꯅ ꯂꯩꯕ ꯑꯗꯨꯅ ꯁꯤꯒꯤ ꯂꯝꯕꯤꯁꯤꯗꯤ ꯌꯥꯝꯅ ꯐꯠꯇ꯭ꯔꯦ ꯃꯁꯤ ꯁꯦꯝꯁꯨ ꯁꯦꯝꯕꯨꯗꯤ ꯁꯦꯝꯃꯤ ꯁꯦꯝꯃꯤ ꯈꯨꯗꯤꯡꯒꯤ ꯐꯖꯅ ꯀ꯭ꯋꯥꯂꯤꯇꯤ ꯃꯦꯟꯇꯦꯟ ꯇꯧꯗꯕꯅꯤ ꯈꯪꯗꯦ ꯑꯗꯒꯤ ꯄ꯭ꯂꯥꯟ ꯌꯥꯎꯗꯕꯅꯤ ꯗ꯭ꯔꯦꯟꯅꯦꯁ ꯐꯖꯅ ꯄꯤꯗꯕꯅꯤ ꯈꯪꯗꯦ ꯑꯗꯨꯅ ꯃꯥꯅ ꯁꯦꯝꯃꯤꯕ ꯄꯣꯠꯇꯨ ꯑꯗꯨꯝ ꯅꯤꯡꯈꯥꯏꯕ ꯈꯣꯠꯀꯥꯏꯕ ꯗ꯭ꯔꯦꯟ ꯗ꯭ꯔꯦꯟꯅꯦꯁ ꯄꯤꯗ꯭ꯔꯕꯅꯤꯅ ꯆꯤꯡꯒꯤ ꯀꯩꯅꯣ ꯂꯦꯟꯁ꯭ꯂꯥꯏꯠ ꯇꯧꯔꯛꯄ ꯑꯗꯒꯤ ꯏꯁꯤꯡꯗꯣ ꯐꯖꯅ ꯄꯤꯗ꯭ꯔꯕꯅꯤꯅ ꯑꯗꯨꯃꯥꯏꯅ ꯇꯧꯕ ꯈꯣꯠꯄ ꯃꯌꯥꯝ ꯊꯦꯡꯅꯩ ꯑꯗꯨꯒ ꯃꯥꯒꯤ ꯐꯤꯕꯝꯁꯤ ꯐꯅꯌꯥꯝ ꯊꯣꯡ ꯍꯥꯟꯅ ꯌꯥꯝ ꯐꯠꯂꯝꯗꯦ ꯊꯣꯡꯕꯨꯗꯤ ꯁꯦꯝꯖꯤꯟꯈ꯭ꯔꯦ ꯑꯗ ꯊꯣꯡ ꯁꯦꯝꯖꯤꯟꯕ ꯈꯛꯇꯅ ꯌꯥꯗꯕꯅꯤꯅ ꯂꯝꯕꯤꯗꯨꯁꯨ ꯃꯌꯥꯝ ꯆꯍꯤ ꯈꯨꯗꯤꯡꯒꯤ ꯑꯗꯨꯝ ꯑꯩꯈꯣꯏꯅ ꯃꯔꯨ ꯑꯣꯏꯅ ꯅꯣꯡꯖꯨꯊꯥ ꯃꯇꯝꯁꯤꯅꯤ ꯃꯣꯏꯅ ꯌꯥꯝ ꯋꯥꯔꯤꯁꯦ ꯎꯐꯨꯜ ꯃꯇꯝꯗꯨꯗꯤ ꯃꯣꯏ ꯑꯗꯨꯝ ꯈꯥꯡꯉꯒ ꯑꯗꯨꯝ ꯆꯠꯈ꯭ꯔꯦ ꯅꯣꯡꯖꯨꯊꯥ ꯃꯇꯝꯗꯗꯤ ꯃꯣꯏꯁꯦ ꯃꯣꯏꯅ ꯊꯧꯔꯤꯕ ꯂꯝꯕꯤꯁꯤ ꯀꯔꯤ ꯂꯝꯕꯤꯅꯣ ꯑꯩ ꯏꯁꯥꯃꯛꯁꯨ ꯊꯦꯡꯅꯖꯔꯦ ꯑꯗꯨꯗ ꯒꯥꯔꯤ ꯃꯌꯥꯏꯗ ꯒꯥꯔꯤ ꯊꯧꯐꯝ ꯂꯩꯇꯕ ꯑꯗꯨꯗ ꯊꯧꯔꯛꯏꯕ ꯇꯥꯇꯥ ꯗ꯭ꯔꯥꯏꯕꯔ ꯃꯌꯥꯝꯗꯨꯗꯤ ꯊꯥꯒꯠꯇꯕ ꯉꯝꯗꯦ ꯑꯗꯨꯒ ꯃꯣꯏꯒꯤ ꯂꯝꯕꯤ ꯃꯌꯥꯝꯗ ꯌꯦꯡꯕꯗ ꯑꯩꯈꯣꯏ ꯃꯅꯤꯄꯨꯔꯒꯤꯗꯤ ꯆꯤꯡ ꯉꯥꯛꯇꯅꯤꯅ ꯂꯝꯕꯤ ꯁꯦꯝꯕꯗꯕꯨꯗꯤ ꯄꯩꯁꯥꯕꯨꯗꯤ ꯃꯌꯥꯝ ꯆꯪꯉꯦ ꯑꯗꯨꯕꯨ ꯆꯪꯉꯦ ꯍꯥꯏꯗꯨꯅꯁꯨ ꯁꯤꯗꯁꯨ ꯑꯗꯨꯝ ꯃꯌꯥꯝ ꯄꯣꯂꯤꯇꯤꯛꯁ ꯇꯧꯅꯩ ꯁꯤꯒꯤ ꯂꯝꯕꯤ ꯁꯦꯝꯕꯁꯤꯗ ꯕꯤ ꯑꯥꯔ ꯇꯤ ꯑꯦꯐꯅꯅꯤ ꯈꯪꯗꯦ ꯑꯃꯅꯅꯤ ꯈꯪꯗꯦ ꯑꯗꯨꯝ ꯃꯣꯏꯅ ꯀꯅꯣ ꯄꯣꯂꯤꯇꯤꯛꯁ ꯇꯧꯔꯒ ꯁꯦꯝꯍꯟꯗꯅ ꯐꯠꯍꯟꯗꯅ ꯐꯍꯟꯒꯦ ꯍꯥꯏꯔꯗꯤ ꯑꯗꯨꯝ ꯀꯩꯁꯨ ꯅꯠꯇꯦ ꯑꯗꯨꯝ ꯐꯠꯍꯟꯗꯦ ꯑꯗꯨꯒ ꯇ꯭ꯔꯥꯟꯁꯄꯣꯔꯠ ꯁꯤꯁꯇꯦꯝꯁꯤ ꯀꯩꯅꯣ ꯇ꯭ꯔꯦꯟ ꯂꯥꯛꯄꯗꯒꯤꯗꯤ ꯑꯗꯨꯝ ꯈꯔꯗꯤ ꯐꯔꯛꯀꯗꯧꯕ ꯃꯥꯜꯂꯤ ꯍꯩꯖꯤꯛ ꯀꯦꯅꯣ ꯈꯣꯡꯁꯥꯡꯃꯨꯛꯇꯤ ꯌꯧꯔꯛꯑꯦ ꯑꯩꯈꯣꯏ ꯏꯝꯐꯥꯜ ꯌꯧꯔꯛꯑꯕ ꯃꯇꯨꯡꯗ ꯃꯇꯝꯗꯗꯤ ꯇ꯭ꯔꯦꯟ ꯂꯥꯛꯄꯗꯒꯤꯗꯤ ꯄꯣꯠ ꯆꯩ ꯁꯨꯝ ꯈꯔ ꯍꯣꯡꯉꯛꯄ ꯈꯣꯠꯂꯛꯄ ꯑꯗꯨꯒꯨꯝꯕꯗꯤ ꯈꯔꯗꯤ ꯂꯩꯔꯅꯤ ꯑꯗꯨꯒ ꯇ꯭ꯔꯦ ꯇ꯭ꯔꯦꯟ ꯂꯥꯛꯄꯁꯤꯗ ꯀꯥꯟꯅꯕꯁꯤ ꯃꯌꯥꯝ ꯀꯥꯟꯅꯔꯅꯤ ꯑꯩꯈꯣꯏ ꯇ꯭ꯔꯦꯟꯃꯛꯇꯤ ꯏꯝꯐꯥꯜꯃꯛꯇꯤ ꯌꯧꯔꯛꯇ꯭ꯔꯤꯕꯅꯤꯅ ꯃꯁꯤꯒꯤ ꯀꯥꯟꯅꯕꯁꯤ ꯀꯌꯥ ꯈꯪꯗ꯭ꯔꯤ ꯑꯗꯨꯒ ꯁꯤ ꯈꯪꯂꯛꯄ ꯃꯇꯝꯗ ꯇ꯭ꯔꯥꯟꯁꯄꯣꯔꯠꯀꯤ ꯐꯦꯁꯤꯂꯤꯇꯤꯁꯦ ꯈꯔ ꯋꯥꯡꯈꯠꯂꯛꯑꯦꯅ ꯍꯥꯏꯅꯤꯡꯏ ꯍꯧꯖꯤꯛꯐꯥꯎꯒꯤ ꯑꯣꯏꯅꯗꯤ ꯑꯩꯈꯣꯏꯒꯤ ꯇ꯭ꯔꯥꯟꯄꯣꯔꯠ ꯐꯦꯁꯤꯂꯤꯇꯤꯁꯤ ꯌꯥꯝꯅ ꯋꯥꯠꯂꯤ ꯑꯗꯨꯒ ꯂꯝꯕꯤꯁꯨ ꯑꯩꯈꯣꯏ ꯁꯤꯇꯤ ꯕꯦꯂꯤ ꯈꯔ ꯐ ꯆꯤꯡ ꯃꯥꯟꯗ ꯈꯔ ꯌꯥꯝꯅ ꯁꯣꯛꯆꯜꯂꯤ ꯇꯃꯦꯡꯂꯣꯡꯃꯛꯇ ꯆꯠꯂꯁꯨ ꯇꯃꯦꯡꯂꯣꯡꯒꯤ ꯂꯝꯕꯤ ꯌꯥꯝꯅ ꯐꯠꯇ꯭ꯔꯤ ꯑꯗꯨꯒ ꯁꯤ ꯃꯉꯥꯏ ꯁꯤꯅꯤ ꯍꯥꯏꯅꯤꯡꯕ